ꯑꯩꯅ ꯗꯨꯀꯥꯟꯗꯒꯤ ꯋꯥꯟ ꯄ꯭ꯂꯁ ꯅꯣꯠ ꯂꯤꯁꯤꯡ ꯀꯨꯟꯃꯔꯤꯗ ꯑꯃ ꯂꯧꯔꯨꯏ ꯃꯍꯥꯛꯀꯤ ꯏꯁꯇꯣꯔꯦꯖ ꯑꯁꯤꯅ ꯇꯨ ꯐꯤꯞꯇꯤ ꯁꯤꯛꯁ ꯖꯤ ꯕꯤ ꯑꯣꯏ ꯑꯗꯨꯒ ꯃꯍꯥꯛꯀꯤ ꯔꯥꯝꯅ ꯇ꯭ꯋꯦꯜꯐ ꯖꯤ ꯕꯤ ꯑꯣꯏ ꯑꯗꯨꯒ ꯃꯍꯥꯛꯀꯤ ꯔꯥꯝ ꯑꯁꯤ ꯑꯦꯛꯁꯇꯦꯟꯗꯦꯗ ꯑꯩꯠ ꯖꯤ ꯕꯤ ꯐꯥꯎꯕ ꯇꯧꯕ ꯌꯥꯏ ꯃꯍꯥꯛꯀꯤ ꯕꯦꯇ꯭ꯔꯤꯒꯤ ꯂꯥꯏꯐꯅ ꯐꯣꯔ ꯊꯥꯎꯖꯟ ꯐꯥꯏꯚ ꯍꯟꯗ꯭ꯔꯦꯗ ꯑꯣꯏ ꯑꯗꯨꯒ ꯃꯍꯥꯛꯀꯤ ꯆꯥꯔꯖꯤꯡ ꯏꯁꯄꯤꯗꯅ ꯊꯥꯔꯇꯤ ꯐꯥꯏꯚ ꯋꯥꯔ꯭ꯗꯀꯤ ꯆꯥꯔꯖꯔ ꯑꯃ ꯍꯥꯞꯄꯛꯑꯦ ꯐꯣꯟ ꯑꯁꯤ ꯑꯦꯃꯨꯂꯦꯠ ꯗꯤꯁꯄ꯭ꯂꯦꯗ ꯁꯥꯔꯛꯄꯅꯤ ꯅꯥꯏꯟꯇꯤ ꯑꯦꯐ ꯄꯤ ꯑꯦꯁꯀ ꯂꯣꯏꯅꯅ ꯃꯍꯥꯛꯀꯤ ꯀꯦꯃꯦꯔꯥ ꯕꯦꯛꯀꯤꯁꯤꯅ ꯁꯤꯛꯁꯇꯤ ꯐꯣꯔ ꯃꯦꯒꯥ ꯄꯤꯛꯁꯦꯜ ꯑꯣꯏ ꯑꯗꯨꯒ ꯐ꯭ꯔꯟꯀꯤꯅ ꯁꯤꯛꯁꯇꯤꯟ ꯃꯦꯒꯥ ꯄꯤꯛꯁꯦꯜ ꯑꯣꯏ ꯃꯍꯥꯛꯀꯤ ꯕꯦꯛ ꯀꯦꯃꯦꯔꯥꯁꯤ ꯋꯥꯏꯗ ꯑꯦꯡꯒꯂꯗ ꯀꯥꯞꯄ ꯌꯥꯏ ꯑꯗꯨꯒ ꯄ꯭ꯔꯣꯇꯦꯠ ꯃꯨꯠ ꯇ꯭ꯋꯥꯏꯁ ꯑꯦꯛꯁꯇ ꯀꯥꯞꯄ ꯌꯥꯏ ꯑꯗꯨꯒ ꯐ꯭ꯔꯟꯇꯅ ꯋꯥꯏꯗ ꯑꯦꯡꯒꯜꯗ ꯐꯣꯇꯣ ꯀꯥꯞꯄ ꯌꯥꯏ ꯃꯍꯥꯛꯀꯤ ꯕꯤꯗꯤꯑꯣꯒꯤ ꯔꯤꯖꯣꯂꯨꯁꯟ ꯅꯝꯕꯒꯤ ꯔꯤꯖꯣꯂꯨꯁꯟ ꯑꯁꯤꯅ ꯐꯣꯔ ꯀꯦ ꯁꯞꯄꯣꯔꯠ ꯇꯧꯔꯛꯏ ꯐꯣꯟ ꯑꯁꯤꯒꯤ ꯏꯁꯄꯤꯀꯔ ꯑꯁꯤ ꯕꯦꯁ ꯌꯥꯝꯅ ꯌꯥꯎꯏ ꯌꯥꯝ ꯅꯨꯡꯉꯥꯏ ꯇꯥꯕꯗ ꯃꯍꯥꯛꯀꯤ ꯃꯥꯏꯀ꯭ꯔꯣꯐꯣꯟꯁꯤꯁꯨ ꯌꯥꯝ ꯑꯦꯛꯁꯥꯏꯇꯦꯠ ꯑꯣꯏ ꯑꯗꯨꯒ ꯒꯦꯝ ꯁꯥꯅꯅꯕ ꯃꯇꯝꯗ ꯑꯩꯈꯣꯏꯅ ꯁꯦꯟꯁꯤꯇꯤꯚ ꯌꯥꯝ ꯑꯣꯏ ꯒꯦꯝ ꯁꯥꯟꯅꯕ ꯌꯥꯝ ꯅꯨꯡꯉꯥꯏ ꯄꯥꯏꯕꯗ ꯀꯝꯐꯣꯔꯇꯦꯕꯜ ꯑꯣꯏ ꯐꯣꯟ ꯑꯁꯤ ꯌꯥꯝ ꯄꯥꯏ